ꯁꯔ ꯇꯦꯡ ꯍꯥꯏꯔꯤꯕ ꯑꯩꯈꯣꯏꯒꯤ ꯇꯤꯚꯤꯒꯤ ꯊꯧꯔꯝ ꯑꯁꯤꯅ ꯑꯩꯈꯣꯏꯒꯤ ꯂꯩꯇꯕ ꯀꯔꯕꯥꯔꯗꯤ ꯇꯧꯖꯅꯤꯡꯕ ꯑꯩꯈꯣꯏꯒꯤ ꯀꯩꯅꯣꯁꯤꯡꯗ ꯑꯩꯈꯣꯏꯒꯤ ꯃꯥꯒꯤ ꯀꯩꯅꯣꯁꯦ ꯍꯥꯏꯗꯤ ꯄꯩꯁꯥ ꯄꯥꯏꯕ ꯀꯥꯡꯕꯨꯁꯤꯡꯁꯤꯅ ꯑꯩꯈꯣꯏꯒꯤ ꯃꯇꯦꯡꯁꯤ ꯇꯧꯕꯤꯔꯀꯥꯟꯗ ꯍꯥꯏꯗꯤ ꯀꯔꯕꯥꯔꯗꯤ ꯇꯧꯅꯤꯡꯉꯒ ꯇꯧꯖꯕ ꯉꯝꯗꯕ ꯀꯥꯡꯒꯨꯁꯤꯡꯁꯤꯗ ꯑꯩꯈꯣꯏꯒꯤ ꯀꯥꯟꯅꯕꯁꯦ ꯁꯨꯃꯥꯏꯅ ꯄꯤꯕꯤ ꯑꯗꯨꯒ ꯑꯩꯈꯣꯏꯒꯤ ꯍꯥꯏꯗꯤ ꯆꯥꯎꯈꯠ ꯈꯣꯡꯊꯥꯡꯗ ꯆꯪꯁꯤꯟꯅꯤꯡꯉꯒꯁꯨ ꯄꯩꯁꯥꯗꯣ ꯂꯩꯇ꯭ꯔꯒꯗꯤ ꯌꯥꯗꯦꯗꯅ ꯑꯗꯨꯗꯨꯅ ꯉꯁꯥꯏꯒꯤ ꯉꯁꯥꯏꯒꯤ ꯃꯥꯒꯤ ꯀꯩꯅꯣꯁꯤꯅ ꯁꯥꯔꯛ ꯇꯦꯡ ꯍꯥꯏꯔꯤꯕ ꯃꯥꯒꯤ ꯀꯩꯅꯣꯒꯤ ꯇꯤꯚꯤꯒꯤ ꯀꯩꯅꯣꯁꯤꯅ ꯑꯩꯈꯣꯏꯒꯤ ꯂꯩꯇꯕ ꯂꯥꯏꯔꯕꯁꯤꯡꯁꯤꯗ ꯃꯇꯦꯡ ꯇꯧꯕꯤꯔꯒ ꯄꯨꯂꯞ ꯆꯥꯎꯈꯠꯃꯤꯟꯕꯒꯤ ꯊꯧꯔꯝ ꯑꯃ ꯑꯣꯏ